ꯑꯣ ꯚꯥꯏ ꯍꯟꯗꯛ ꯑꯩ ꯁꯝꯁꯨꯡ ꯁꯝꯁꯨꯡ ꯐꯥꯏꯅꯥꯟꯁꯀꯤ ꯂꯣꯟ ꯄꯤꯕꯗꯣ ꯑꯗꯩ ꯊꯧꯕꯥꯜꯗꯒꯤ ꯑꯩ ꯁꯝꯁꯨꯡ ꯑꯦꯁ ꯇ꯭ꯋꯦꯟꯇꯤ ꯇꯨ ꯑꯜꯇ꯭ꯔꯥꯗꯣ ꯂꯧꯔꯨꯕꯅꯦ ꯑꯗꯨꯗꯣ ꯚꯥꯏ ꯑꯩꯈꯣꯏꯅ ꯑꯍꯣꯡꯕ ꯑꯦꯐꯣꯔꯗꯦꯕꯜ ꯑꯦꯃꯥꯎꯟꯗ ꯃꯣꯏꯅ ꯑꯍꯥꯟꯕ ꯄꯦ ꯇꯧꯕꯤꯔꯦ ꯌꯥꯅꯕ ꯍꯥꯏꯕꯤꯔꯦ ꯑꯗꯨꯗꯨꯒ ꯌꯥꯝ ꯊꯤꯅ ꯅꯨꯡꯉꯥꯏ ꯌꯥꯝꯁꯨ ꯄꯦꯜꯂꯦ ꯚꯥꯏ ꯑꯗꯨ ꯐꯣꯟꯁꯨ ꯌꯥꯝ ꯊꯤꯅ ꯏꯁꯃꯨꯠ ꯑꯣꯏ ꯑꯁꯤꯗ ꯑꯩ ꯂꯥꯏꯔꯤꯛ ꯄꯥꯕ ꯃꯇꯝꯗ ꯍꯥꯟꯅ ꯐꯣꯟ ꯂꯩꯇꯕꯒꯤ ꯑꯋꯥꯕ ꯂꯩꯔꯝꯕꯗꯣ ꯁꯤꯗꯒꯤ ꯂꯣꯏꯅ ꯑꯩꯈꯣꯏꯅ ꯒꯨꯒꯜꯗ ꯁꯔꯁ ꯇꯧꯔꯒ ꯋꯤꯀꯤꯄꯦꯗꯤꯌꯥꯗ ꯌꯦꯡꯉꯒ ꯐꯪꯉꯤ ꯑꯗꯨꯏ ꯃꯊꯛꯇ ꯀꯦꯃꯦꯔꯥꯁꯨ ꯌꯥꯝ ꯊꯤꯅ ꯀ꯭ꯋꯥꯂꯤꯇꯤ ꯁꯦꯡꯉꯦ ꯁꯤꯁꯤꯅ ꯑꯩꯈꯣꯏꯒꯤ ꯐꯦꯃꯤꯂꯤꯒꯤ ꯐꯣꯇꯣ ꯀꯥꯞꯄ ꯑꯣꯏꯒꯦꯔꯥ ꯑꯃ ꯑꯣꯏꯒꯦꯔꯥ ꯌꯥꯝ ꯊꯤꯅ ꯅꯨꯡꯉꯥꯏꯔꯦ ꯚꯥꯏ